ꯐꯥꯏꯚ ꯑꯦꯄ꯭ꯔꯤꯜ ꯇꯨ ꯊꯥꯎꯖꯟ ꯇ꯭ꯋꯦꯟꯇꯤ ꯋꯥꯟ ꯇ꯭ꯋꯦꯟꯇꯤ ꯐꯥꯏꯚ ꯗꯤꯁꯦꯝꯚꯔ ꯇꯨ ꯊꯥꯎꯖꯟ ꯇ꯭ꯋꯦꯟꯇꯤ ꯐꯣꯔ ꯇ꯭ꯋꯦꯟꯇꯤ ꯁꯤꯛꯁ ꯅꯕꯦꯝꯕꯔ ꯅꯥꯏꯟꯇꯤꯟ ꯐꯣꯔꯇꯤ ꯅꯥꯏꯟ ꯇ꯭ꯋꯦꯟꯇꯤ ꯁꯤꯛꯁ ꯖꯅꯋꯥꯔꯤ ꯅꯥꯏꯟꯇꯤꯟ ꯐꯤꯐꯇꯤ ꯊꯥꯔꯇꯤꯟ ꯑꯥꯒꯁ ꯅꯥꯏꯟꯇꯤꯟ ꯇ꯭ꯋꯦꯟꯇꯤ ꯁꯦꯚꯦꯟ